ꯍꯜꯂꯣ ꯑꯥ ꯇꯥꯏꯌꯦ ꯍꯣꯏ ꯁꯤꯗ ꯍꯟꯇꯛ ꯀꯩꯅꯣ ꯇꯧꯕꯒꯤ ꯃꯈꯣꯏꯅ ꯀꯣꯏꯂꯥꯁ ꯊꯥꯕꯒꯤꯅꯦꯅ ꯄ꯭ꯔꯣꯖꯦꯛ ꯑꯃ ꯄꯥꯏꯈꯠꯂꯛꯏꯁꯤꯕꯨ ꯀꯃꯥꯏ ꯀꯃꯥꯏ ꯇꯧꯔꯤꯒꯦ ꯑꯗꯨꯅꯦ ꯑꯩꯁꯨ ꯈꯜꯂꯤꯕꯅꯤꯅꯦ ꯃꯈꯣꯏꯒꯤ ꯒꯥꯔꯤ ꯃꯈꯣꯜꯋꯣ ꯑꯗꯒꯤ ꯃꯦꯆꯤꯟ ꯃꯈꯣꯜꯋꯣ ꯇꯧꯕꯁꯤꯅꯅꯦ ꯂꯝꯕꯤ ꯆꯠꯊꯣꯛ ꯆꯠꯁꯤꯟꯗꯁꯨ ꯅꯨꯡꯉꯥꯏꯍꯟꯗ꯭ꯔꯦ ꯑꯗꯒꯤ ꯒꯥꯔꯤꯁꯤꯁꯨ ꯌꯥꯝꯅ ꯃꯈꯣꯏꯅ ꯊꯠꯂꯒ ꯂꯩꯔꯕꯅꯤꯅ ꯖꯥꯝꯁꯨ ꯑꯣꯏꯔꯦꯗꯅ ꯑꯗꯒꯤ ꯃꯈꯣꯟꯗꯨꯁꯨ ꯑꯩꯈꯣꯏꯗꯤ ꯌꯨꯝꯗꯨꯁꯨ ꯅꯛꯅ ꯂꯩꯔꯕꯅꯤꯅ ꯊꯕꯛ ꯑꯃꯠꯇ ꯇꯧꯕꯗꯨ ꯌꯥꯗ꯭ꯔꯦꯕ ꯑꯗꯣ ꯑꯩꯈꯣꯏꯁꯤ ꯂꯩꯀꯥꯏꯒꯤ ꯃꯤ ꯈꯔ ꯇꯥꯟꯅꯔꯒ ꯃꯈꯣꯏ ꯊꯕꯛ ꯁꯨꯕꯒꯤ ꯃꯇꯝꯁꯦ ꯑꯃꯨꯛꯇ ꯌꯦꯡꯍꯟꯗ꯭ꯔꯗꯤ ꯑꯩꯈꯣꯏꯗ ꯌꯥꯝ ꯕꯦꯔꯥ ꯀꯥꯗꯧꯔꯦꯕꯣ

ꯃꯈꯣꯏꯗ ꯍꯥꯏꯔꯁꯨꯅꯦ ꯃꯈꯣꯏꯅ ꯀꯔꯤꯝꯇ ꯍꯥꯏꯗꯤ ꯊꯧꯁꯥꯔꯣꯏꯅꯦ ꯊꯧꯁꯥꯔꯣꯏ ꯍꯥꯏꯕꯗꯤ ꯃꯈꯣꯏꯁꯨ ꯃꯈꯣꯏꯅ ꯑꯥ ꯃꯊꯛ ꯊꯪꯕ ꯑꯣꯐꯤꯁꯥꯔꯁꯤꯡꯗꯨꯅ ꯍꯥꯏꯔꯒ ꯁꯤꯜꯂꯒ ꯇꯧꯔꯛꯄ ꯊꯕꯛꯅꯤꯅ ꯃꯈꯣꯏꯗ ꯍꯪꯗ꯭ꯔꯗꯤ ꯃꯈꯣꯏꯗ ꯍꯥꯏꯗ꯭ꯔꯥꯗꯤ ꯍꯥꯏꯔꯛꯄ ꯑꯃ ꯍꯥꯏꯔꯛꯀꯅꯦꯕ ꯅꯠꯇ꯭ꯔꯒ ꯃꯈꯣꯏꯗ ꯑꯣꯏꯅ ꯍꯥꯏꯔꯨꯆꯣ ꯀꯥꯏꯅ ꯍꯥꯏꯕꯒꯨꯝꯕ ꯑꯗꯨꯒꯨꯝꯕ ꯑꯃ ꯂꯥꯛꯀꯅꯦꯕ ꯍꯥꯏꯗꯣꯏꯁꯤ ꯍꯥꯏꯐꯝꯁꯤꯅꯤꯅꯦ ꯑꯩꯈꯣꯏꯅ ꯌꯥꯝꯅ ꯆꯃꯝꯅꯔꯤꯁꯦ ꯁꯤꯗ ꯍꯥꯏꯅꯕ ꯍꯣꯠꯅꯕꯗꯁꯨ ꯃꯇꯝꯁꯦ ꯑꯥ ꯌꯧꯅ ꯆꯪꯅꯗꯣꯔꯤꯕꯅꯤ ꯌꯦꯡꯎ ꯁꯤꯗꯗꯤ ꯑꯉꯥꯡ ꯅꯨꯕꯤꯁꯨ ꯑꯦꯛꯖꯥꯝ ꯃꯌꯥꯁꯨ ꯅꯛꯁꯜꯂꯛꯄꯅꯤꯅꯅꯦ ꯌꯨꯝꯗ ꯂꯥꯏꯔꯤꯛ ꯄꯥꯕ ꯈꯣꯠꯄꯁꯨ ꯅꯨꯡꯗꯥꯡꯗꯗꯤ ꯏꯪꯅ ꯆꯤꯛꯅ ꯄꯥꯍꯟꯅꯤꯡꯕꯅꯤ

ꯑꯗꯨꯅꯦ ꯉꯔꯥꯡ ꯀꯥꯗꯤ ꯕꯥꯔꯣꯒ ꯇꯥꯒꯦ ꯇꯧꯋꯦ ꯃꯈꯣꯏꯗꯣ ꯑꯌꯨꯛ ꯅꯨꯡꯊꯤꯟꯗꯗꯤ ꯁꯨꯝ ꯃꯤ ꯃꯌꯥꯝ ꯆꯠꯊꯣꯛ ꯆꯠꯁꯤꯟ ꯇꯧꯕ ꯑꯗꯒꯤ ꯒꯥꯔꯤ ꯃꯌꯥꯝ ꯆꯠꯅꯕꯅꯤꯅꯅꯦ ꯊꯕꯛ ꯁꯨꯕꯗꯨ ꯃꯈꯣꯏꯁꯨ ꯅꯨꯡꯉꯥꯏꯇꯦꯅ ꯅꯨꯡꯗꯥꯡꯗ ꯇꯧꯕꯅ ꯐꯩ ꯍꯥꯏꯅ ꯃꯈꯣꯏ ꯊꯕꯛ ꯇꯨꯕꯨꯗꯤ ꯂꯣꯏꯍꯧꯅꯕꯕꯨꯗꯤ ꯇꯧꯔꯤꯅꯦꯕ ꯑꯗꯣ ꯑꯩꯈꯣꯏꯗꯗꯤ ꯃꯈꯣꯏꯅ ꯑꯃꯨꯛ ꯅꯨꯡꯗꯥꯡ ꯁꯨꯕ ꯍꯥꯏꯁꯦ ꯑꯩꯈꯣꯏꯗꯗꯤ ꯑꯃꯨꯛ ꯀꯥꯏꯔꯤꯅꯦꯕ ꯑꯗꯨꯅꯦ ꯍꯥꯟꯅ ꯐꯖꯅ ꯃꯃꯥꯡꯗ ꯁꯦꯝꯃꯣ ꯁꯦꯝꯃꯣ ꯍꯥꯏꯕ ꯀꯥꯟꯗꯁꯨ ꯁꯦꯝꯕꯤꯍꯧꯗ꯭ꯔꯦ ꯑꯗꯨ ꯍꯧꯖꯤꯛ ꯈꯛꯇꯗ ꯁꯦꯝꯅꯦꯅ ꯑꯃꯨꯛ ꯇꯧꯈꯠꯂꯛꯑꯦ ꯑꯗꯣ ꯃꯈꯣꯏꯁꯤꯁꯨ ꯁꯨꯔꯤꯕꯅꯦꯅ ꯁꯨꯔꯤꯕ ꯈꯨꯁꯨꯁꯤꯁꯨ ꯒ꯭ꯌꯥꯟ ꯑꯃ ꯇꯥꯗ꯭ꯔꯦꯗ ꯇꯧꯔꯤꯁꯦ ꯑꯗꯨꯝ ꯄꯣꯊꯥ ꯄꯣꯊꯥ ꯁꯨꯕꯒꯤ ꯇꯥꯏꯞꯇ ꯇꯧꯔꯒ ꯂꯩꯔꯦꯕ ꯅꯍꯥꯟꯅ ꯁꯠ ꯁꯠ ꯂꯣꯏꯁꯤꯟꯕꯤꯕ ꯌꯥꯔꯕꯗꯣ ꯑꯗꯨ ꯁꯤ ꯑꯩꯈꯣꯏꯒꯤ ꯂꯩꯀꯥꯏꯒꯤ ꯄ꯭ꯔꯗꯥꯟꯗꯅꯤ ꯈꯪꯗꯦ ꯀꯔꯤꯅꯤ ꯈꯪꯗꯦ ꯇꯥꯟꯅꯊꯣꯛꯑꯒ ꯈꯔ ꯊꯨꯅ ꯂꯣꯏꯁꯤꯜꯍꯟꯈꯤꯕ꯭ꯔꯥ ꯅꯠꯇ꯭ꯔꯒ ꯅꯨꯡꯗꯥꯡ ꯁꯨꯕꯗꯨ ꯂꯦꯞꯍꯟꯕ꯭ꯔꯥ ꯀꯔꯤꯅꯣ ꯑꯃ ꯇꯧꯗ꯭ꯔꯗꯤ ꯌꯥꯔꯣꯏꯗꯧꯔꯤꯅꯦ ꯑꯗꯨꯅꯦ ꯑꯗꯒꯤ ꯀꯣꯏꯂꯥꯁ ꯊꯥꯕꯒ ꯑꯣꯏꯕꯅꯤꯅꯅꯦ ꯂꯝꯕꯤꯗꯣ ꯎꯐꯨꯜ ꯀꯥꯝꯕ ꯈꯣꯠꯄꯅ ꯑꯃꯨꯛ ꯂꯥꯛꯀꯅꯦꯕ ꯃꯗꯨꯅ ꯑꯁ ꯏꯃꯨꯡ ꯀꯥꯁꯦ ꯎꯐꯨꯜꯅ ꯂꯣꯏꯔꯕꯅꯦꯕ ꯑꯗꯨꯅꯦ ꯑꯉꯥꯡ ꯅꯨꯕꯤꯒꯁꯦ ꯑꯁ ꯂꯣꯏ ꯂꯣꯛꯀ ꯆꯦꯜꯂꯄꯣꯠꯅꯤ ꯎꯐꯨꯜ ꯃꯌꯥꯝꯁꯤꯅ ꯑꯗꯨꯗ ꯂꯩꯅꯁꯨ ꯑꯣꯏꯔꯦ ꯇꯧꯔꯤꯁꯦ ꯒ꯭ꯌꯥꯟ ꯑꯃ ꯇꯥꯗꯦ ꯑꯗꯨ ꯑꯩꯈꯣꯏ ꯁꯤꯗꯒꯤ ꯅꯨꯄꯤ ꯑꯅꯤ ꯑꯍꯨꯝ ꯆꯠꯂꯒ

ꯑꯗꯨ ꯈꯔ ꯀꯩꯅꯣ ꯇꯧꯅꯕ ꯇꯥꯟꯅꯔꯨꯗ꯭ꯔꯗꯤ ꯌꯥꯔꯣꯏꯗꯧꯅꯤ ꯑꯗꯨꯁꯨ ꯃꯈꯣꯡ ꯌꯥꯡꯕꯅꯤ ꯊꯕꯛ ꯆꯤꯟꯕꯅꯤꯅꯅꯦ ꯂꯩꯀꯥꯏꯁꯤꯒꯤ ꯃꯌꯥꯃꯁꯤꯒꯤ ꯇꯧꯔꯛꯄꯅꯤꯅ ꯑꯗꯨꯗ ꯍꯦꯛꯇ ꯃꯥꯏꯄꯨꯅꯅ ꯆꯦꯟꯕꯤꯌꯣꯗꯨꯁꯨ ꯑꯃꯨꯛ ꯌꯥꯔꯣꯏꯗꯧꯔꯤꯕꯅꯦꯕ ꯈꯔ ꯇꯛꯁꯟꯗ꯭ꯔꯗꯤ ꯑꯗꯨ ꯁꯤꯗꯗꯤ ꯅꯪ ꯑꯩ ꯈꯛꯇꯅꯁꯨ ꯌꯥꯔꯣꯏꯌꯦꯕ ꯃꯤ ꯃꯌꯥꯝ ꯄꯨꯂꯞ ꯂꯤꯡꯖꯦꯜ ꯃꯥꯟꯅꯕ ꯑꯃꯁꯨ ꯆꯪꯏꯕꯅꯦꯕ ꯑꯗꯨꯅ ꯃꯌꯥꯝ ꯂꯩꯔꯤꯕꯁꯤꯡꯁꯤꯁꯨ ꯈꯔ ꯈꯔ ꯋꯥꯗꯣ ꯍꯧꯗꯣꯛꯅꯗ꯭ꯔꯗꯤ ꯌꯥꯔꯔꯣꯏ ꯍꯣꯏ ꯍꯣꯏ ꯑꯗꯨꯃꯥꯏ ꯇꯧꯔꯁꯦ ꯅꯠꯇ꯭ꯔꯗꯤ ꯑꯃꯠꯇ ꯌꯥꯔꯔꯣꯏ ꯇꯧꯔꯤꯁꯤꯡꯁꯦ ꯑꯩꯁꯨ ꯊꯕꯛꯁꯦ ꯆꯠꯊꯣꯛꯄꯁꯨ ꯄꯥꯛꯅ ꯁꯪꯗꯦ ꯁꯣꯝꯗ ꯍꯌꯦꯡꯂ ꯍꯣꯔꯦꯜꯂ ꯍꯥꯏꯐꯦꯠ ꯈꯔ ꯆꯠꯊꯣꯛꯂꯨꯔꯒꯦ ꯑꯩꯈꯣꯏ ꯁꯣꯝꯒꯤ ꯀꯅꯥ ꯀꯅꯥꯅꯣ ꯍꯥꯏꯕ ꯌꯥꯕꯗꯣ ꯐꯔꯦ ꯐꯔꯦ ꯑꯗꯨꯗꯤ ꯍꯌꯦꯡ ꯑꯃꯨꯛ ꯊꯦꯡꯅꯔꯁꯦ ꯑꯗꯨꯒ ꯑꯃꯨꯛ ꯍꯥꯏꯅꯔꯁꯦ ꯑꯩꯈꯣꯏ ꯄꯨꯂꯞ ꯎꯝ ꯊꯝꯃꯦ ꯊꯝꯃꯦ ꯑꯗꯨꯗꯤ